ꯍꯥꯟꯅ ꯂꯩꯔꯝꯕ ꯀꯤꯄꯦꯗꯇꯗꯤ ꯀꯣꯜ ꯇꯧꯕꯒꯨꯝꯕ ꯑꯦꯁ ꯑꯦꯝ ꯑꯦꯁ ꯊꯥꯕ ꯈꯛꯇꯪꯒꯨꯝꯕ ꯌꯥꯏ ꯑꯗꯨꯕꯨ ꯍꯧꯖꯤꯛ ꯅꯧꯅ ꯊꯣꯛꯂꯛꯏꯕ ꯏꯁꯃꯥꯔꯠ ꯐꯣꯟꯁꯤꯡꯁꯤꯗꯗꯤ ꯋꯥꯠꯆꯞ ꯀꯨꯝꯕ ꯑꯦꯐꯕꯤ ꯒꯨꯝꯕ ꯏꯟꯁꯇꯥꯒ꯭ꯔꯥꯝ ꯒꯨꯝꯕ ꯑꯗꯒꯤ ꯇ꯭ꯋꯤꯇꯔꯒꯨꯝꯕꯁꯦ ꯐꯖꯅ ꯁꯤꯖꯤꯟꯅꯕ ꯌꯥꯔꯦ ꯍꯥꯟꯅ ꯂꯩꯔꯝꯕ ꯐꯣꯟꯁꯤꯡꯗꯗꯤ ꯁꯤꯖꯤꯟꯅꯕ ꯌꯥꯗꯦ ꯑꯗꯨꯒ ꯋꯥꯠꯆꯞꯇꯗꯤ ꯑꯔꯥꯞ ꯑꯔꯥꯞꯄꯗ ꯂꯩꯕ ꯏꯃꯥꯟꯅꯕꯁꯤꯡ ꯑꯗꯒꯤ ꯃꯔꯤ ꯃꯇꯥꯁꯤꯡꯁꯦ ꯕꯤꯗꯤꯑꯣ ꯀꯣꯜ ꯇꯧꯔꯒ ꯋꯥꯔꯤ ꯐꯖꯅ ꯁꯥꯟꯅꯕꯁꯨ ꯌꯥꯔꯦ

ꯇꯨ ꯖꯤꯗꯩ ꯍꯦꯟꯕ ꯃꯊꯛ ꯉꯥꯛꯇꯅꯦ ꯊ꯭ꯔꯤ ꯖꯤ ꯐꯣꯔ ꯖꯤ ꯐꯥꯏꯕ ꯖꯤ ꯁꯤꯖꯤꯟꯅꯕ ꯅꯨꯡꯉꯥꯏ ꯌꯥꯝꯅ ꯅꯨꯡꯉꯥꯏꯔꯦ ꯑꯗꯨꯒ ꯐꯥꯏꯕ ꯖꯤꯗꯗꯤ ꯅꯦꯠꯀꯨꯝꯕꯁꯦ ꯑꯗꯨꯝ ꯁꯤꯖꯤꯟꯅꯕ ꯅꯨꯡꯉꯥꯏꯔꯦ ꯍꯧꯖꯤꯛ ꯀꯥꯟꯗꯤ ꯑꯩꯈꯣꯏꯅ ꯀꯩꯒꯨꯝꯕ ꯑꯃ ꯗꯥꯎꯟꯂꯣꯗ ꯇꯧꯕꯗ ꯌꯥꯝ ꯊꯨꯅ ꯊꯨꯅ ꯆꯠꯂꯦ ꯍꯥꯟꯅꯗꯤ ꯃꯤꯅꯤꯠ ꯇ꯭ꯋꯦꯟꯇꯤ ꯃꯤꯅꯠꯁ ꯊꯥꯔꯇꯤ ꯃꯤꯅꯠꯁ ꯀꯨꯝꯕꯗꯣ ꯍꯧꯖꯤꯛꯇꯤ ꯇꯨ ꯊ꯭ꯔꯤ ꯃꯤꯅꯠꯁ ꯇꯨ ꯃꯤꯅꯠꯁ ꯈꯛꯇꯪ ꯆꯪꯉꯦ ꯑꯗꯨꯒ ꯑꯩꯅ ꯄꯥꯏꯖꯔꯤꯕ ꯁꯤꯝꯁꯦ ꯏꯌꯥꯔꯇꯦꯜꯅꯤ ꯊꯥ ꯑꯃꯗ ꯂꯨꯄꯥ ꯆꯅꯤ ꯌꯥꯡꯈꯩꯒꯤ ꯐꯟꯗꯤꯡ ꯇꯧꯋꯦ ꯑꯗꯨꯒ ꯅꯣꯡꯃꯒꯤ ꯋꯥꯟ ꯄꯣꯟꯠ ꯐꯥꯏꯕ ꯖꯤꯕꯤ ꯐꯪꯉꯦ ꯁꯤꯖꯤꯟꯅꯕ ꯑꯗꯨꯝ ꯅꯨꯡꯉꯥꯏꯌꯦ ꯁꯤ ꯁꯤꯝꯁꯦ ꯑꯗꯨꯒ ꯅꯦꯠꯁꯨ ꯑꯗꯨꯝ ꯅꯨꯡꯉꯥꯏꯌꯦ ꯑꯇꯣꯞ ꯑꯇꯣꯞꯄ ꯂꯝꯗ ꯆꯠꯂꯁꯨ ꯁꯤꯖꯤꯟꯅꯕ ꯅꯨꯡꯉꯥꯏ ꯆꯤꯡꯗ ꯀꯩꯗ ꯆꯠꯂꯁꯨ